ꯈꯨꯡꯒꯪꯗꯗꯤ ꯇꯦꯛꯅꯣꯂꯣꯖꯤꯒꯤ ꯀꯥꯟꯅꯕꯁꯤꯗꯤ ꯏꯔꯩ ꯂꯩꯇꯦ ꯀꯔꯤꯒꯤꯅꯣ ꯍꯥꯏꯕꯗ ꯄꯩꯁꯥ ꯄꯥꯏꯕ ꯑꯃꯗꯤ ꯄꯩꯁꯥ ꯄꯥꯏꯕ ꯂꯩꯇꯕꯅꯤꯅ ꯇꯦꯛꯅꯣꯂꯣꯖꯤꯒꯤ ꯃꯇꯥꯡꯗ ꯌꯥꯝꯅ ꯍꯟꯊꯩ ꯍꯥꯏꯗꯤ ꯐꯦꯁꯤꯂꯤꯇꯤꯁꯤꯡ ꯑꯃꯐꯥꯎ ꯂꯩꯖꯗꯦ ꯁꯦꯟ ꯄꯥꯏꯗꯕꯅ ꯃꯔꯝ ꯑꯣꯏꯗꯅ ꯀꯝꯄꯨꯇꯔ ꯑꯃꯗꯤ ꯍꯥꯏꯔꯤꯕ ꯐꯦꯁꯤꯂꯤꯇꯤꯁꯤꯡꯗꯨ ꯂꯩꯕ ꯉꯝꯗꯦ ꯑꯗꯨꯗꯨꯅ ꯇꯦꯛꯅꯣꯂꯣꯖꯤꯒꯤꯁꯤ ꯑꯩꯈꯣꯏ ꯈꯨꯡꯒꯪꯗꯗꯤ ꯈꯨꯗꯣꯡ ꯆꯥꯗ꯭ꯔꯦ ꯑꯇꯣꯞꯄ ꯃꯐꯝꯗꯗꯤ ꯇꯦꯛꯅꯣꯂꯣꯖꯤ ꯑꯁꯤꯅ ꯃꯇꯦꯡ ꯑꯣꯏꯗꯨꯅ ꯌꯥꯝ ꯆꯥꯎꯈꯠꯈ꯭ꯔꯦ ꯑꯃꯗꯤ ꯌꯥꯝ ꯇꯧꯈ꯭ꯔꯦ